ꯂꯩ ꯆꯍꯤꯒꯤ ꯑꯣꯏꯅ ꯐꯣꯡꯏ ꯑꯗꯨꯒꯨꯝꯕ ꯂꯥꯏꯔꯤꯛꯇꯣ ꯑꯩꯅ ꯌꯥꯝ ꯄꯥꯖꯈꯤ ꯌꯥꯝ ꯄꯥꯝꯅ ꯄꯥꯖꯈꯤ ꯂꯥꯏꯔꯤꯛꯇꯨꯒꯤ ꯃꯃꯤꯡꯗꯤ ꯁꯣꯁꯦꯜ ꯕꯦꯂꯨ ꯑꯐꯣꯡꯕꯅ ꯕꯤ ꯖꯦ ꯀꯨꯃꯥꯔ ꯆꯍꯤꯒꯤ ꯑꯣꯏꯅ ꯑꯩꯅ ꯑꯗꯨꯝ ꯀꯟꯇꯤꯅꯨꯌ꯭ꯁꯂꯤ ꯄꯥꯈꯤ ꯑꯗꯨꯕꯨ ꯑꯩꯅ ꯄꯥꯖꯅꯤꯡꯕꯗꯤ ꯃꯗꯨꯗꯒꯤ ꯀꯥꯟꯅꯕ ꯑꯩꯈꯣꯏ ꯁꯣꯁꯦꯜ ꯕꯦꯂꯨ ꯑꯩꯈꯣꯏ ꯁꯦꯁꯦꯜ ꯑꯣꯏꯕ ꯑꯩꯈꯣꯏ ꯊꯕꯛ ꯈꯔ ꯑꯩꯈꯣꯏꯅ ꯇꯧꯕ ꯃꯇꯝꯗ ꯕꯦꯂꯨ ꯑꯣꯏꯕ ꯊꯕꯛ ꯇꯧꯕꯤꯔꯝꯕ ꯑꯩꯈꯣꯏꯒꯤ ꯈꯨꯡꯒꯪꯗ ꯂꯩꯔꯤꯕ ꯅꯍꯥꯁꯤꯡꯗ ꯑꯩꯈꯣꯏꯒꯤ ꯁꯤꯒꯨꯝꯕ ꯁꯣꯁꯦꯜꯒꯤ ꯑꯣꯏꯕ ꯊꯕꯛꯁꯤ ꯃꯈꯣꯏꯗꯁꯨ ꯑꯩꯈꯣꯏꯅ ꯈꯪꯍꯟꯕꯤꯔꯝꯕ ꯑꯦꯁ ꯑꯦ ꯑꯦꯜꯗ꯭ꯔꯁ ꯑꯃ ꯑꯣꯏꯅ ꯑꯦꯁ ꯑꯦ ꯂꯤꯗ꯭ꯔ ꯑꯃ ꯑꯣꯏꯅ ꯑꯦꯁ ꯑꯦ ꯌꯨꯠ ꯑꯃ ꯑꯣꯏꯅ ꯑꯦꯁ ꯑꯦ ꯑꯣꯐꯤꯁꯦꯜ ꯑꯃ ꯑꯣꯏꯅ ꯑꯗꯨꯒꯨꯝꯕ ꯑꯩꯈꯣꯏꯅ ꯑꯗꯨꯝꯕ ꯏꯟꯐꯣꯔꯃꯦꯁꯟꯗꯨ ꯃꯈꯣꯗꯁꯨ ꯑꯩꯅ ꯈꯪꯍꯜꯂꯤ ꯑꯗꯨꯒꯨꯝꯕ ꯂꯥꯏꯔꯤꯛꯇꯣ ꯑꯩꯅ ꯄꯥꯕꯗꯒꯤ ꯑꯩꯁꯨ ꯗꯨꯝ ꯄꯥꯔꯒ ꯑꯩꯅ ꯁꯣꯁꯦꯜ ꯕꯦꯂꯨꯁꯤ ꯀꯔꯤꯅꯣꯅ ꯑꯩꯅ ꯁꯨꯝ ꯈꯪꯅꯤꯡꯕꯗꯒꯤ ꯑꯩꯅ ꯁꯣꯁꯦꯜ ꯋꯥꯛꯁꯤꯁꯨ ꯑꯩꯁꯨꯝ ꯇꯧꯔꯦ ꯇꯧꯕ ꯍꯦꯟꯒꯠꯂꯛꯄꯗ ꯑꯩꯒꯤ ꯈꯨꯡꯒꯪꯗ ꯂꯩꯔꯤꯕ ꯂꯩꯃꯤꯟꯅꯔꯤꯕ ꯃꯔꯨꯞ ꯃꯄꯥꯡꯁꯤꯡ ꯑꯗꯨꯒ ꯇꯨꯡꯒꯤ ꯅꯍꯥꯔꯣꯜ ꯁꯥꯇ꯭ꯔꯥ ꯁꯥꯇ꯭ꯔꯤꯁꯤꯡ ꯑꯗꯨꯒꯤ ꯅꯨꯄꯤ ꯑꯉꯥꯡ ꯑꯩꯈꯣꯏꯅ ꯑꯍꯜ ꯂꯝꯅꯗꯁꯨ ꯑꯩꯈꯣꯏꯅ ꯁꯤꯒꯨꯝꯕ ꯑꯩꯈꯣꯏꯒꯤ ꯁꯣꯁꯦꯜ ꯕꯦꯂꯨꯒꯤ ꯑꯣꯏꯕ ꯑꯩꯈꯣꯏꯅ ꯑꯩꯅ ꯁꯦꯔꯤꯁꯇꯨ ꯄꯥꯕꯗꯒꯤ ꯆꯍꯤ ꯀꯇ꯭ꯔꯂꯤ ꯃꯣꯏ ꯐꯣꯡꯕ ꯂꯥꯏꯔꯤꯛ ꯑꯃꯨꯁꯨꯡ ꯆꯍꯤꯗ ꯃꯣꯏꯅ ꯏꯌ꯭ꯔꯂꯤ ꯐꯣꯡꯕꯗꯣ ꯑꯩꯅ ꯂꯧꯔꯒ ꯕꯣꯂꯨꯝ ꯑꯃ ꯑꯅꯤꯒꯨꯝꯕ ꯄꯥꯔꯒ ꯑꯗꯒꯤ ꯐꯪꯉꯛꯄ ꯅꯣꯂꯦꯖꯇꯨꯅ ꯑꯩꯒꯤ ꯑꯩꯅ ꯇꯧꯖꯔꯤꯕ ꯑꯩꯒꯤ ꯁꯣꯁꯦꯜ ꯋꯥꯛꯁꯤꯗꯁꯨ ꯑꯩꯅ ꯁꯨꯝ ꯀꯥꯟꯅꯕ ꯐꯪꯏ